ꯂꯝꯖꯤꯡꯕ ꯀꯦꯞ ꯁꯔꯕꯤꯁꯀꯤ ꯗ꯭ꯔꯥꯏꯕꯔ ꯑꯣꯏꯕꯤꯔꯕ꯭ꯔꯥ ꯑꯩꯁꯦ ꯈꯨꯝꯕꯣꯡꯗꯒꯤ ꯑꯣꯏꯖꯕꯅꯦ ꯈꯨꯝꯕꯣꯡꯗꯒꯤ ꯑꯩꯈꯣꯏ ꯐꯦꯝꯂꯤ ꯄꯨꯟꯅ ꯃꯣꯏꯔꯥꯡ ꯐꯥꯎꯕ ꯑꯩꯈꯣꯏ ꯒꯥꯔꯤ ꯑꯃ ꯋ ꯆꯠꯅꯕꯒꯤ ꯃꯣꯏꯔꯥꯡ ꯐꯧꯕ ꯆꯠꯅꯕꯒꯤ ꯒꯥꯔꯤ ꯑꯃꯇ ꯋꯥꯏꯖꯒꯦ ꯇꯧꯖꯕꯅꯤ ꯑꯗꯣ ꯒꯥꯔꯤꯁꯤꯒꯤ ꯃꯃꯟꯅ ꯀꯌꯥ ꯑꯣꯏꯕꯤꯒꯗꯕꯅꯣ ꯑꯗꯒꯤ ꯒꯥꯔꯤꯗ ꯑꯩꯈꯣꯏꯒꯤ ꯃꯤ ꯃꯉꯥꯒꯨꯝꯕ ꯆꯟꯕꯤꯒꯗꯕ ꯒꯥꯔꯤ ꯂꯩꯔꯒꯗꯤ ꯑꯗꯨꯒꯨꯝꯕ ꯑꯃ ꯄꯥꯝꯖꯩ ꯑꯗꯨꯒꯤ ꯏ ꯄꯥꯎꯗꯣ ꯑꯝꯇ ꯍꯪꯖꯒꯦꯅ ꯇꯧꯖꯔꯛꯄꯅꯤ